ꯑꯥ ꯀꯅꯥ ꯃꯥꯅꯤ ꯃꯥꯅꯤ ꯀꯪꯂꯩꯄꯥꯛ ꯐꯤꯠꯅꯦꯁ ꯁꯦꯟꯇꯔꯅꯤ ꯍꯣꯏ ꯇ꯭ꯔꯦꯅꯔ ꯑꯣꯏꯅ ꯂꯩꯖꯕꯅꯤ

ꯑꯣꯀꯦ ꯎꯝ ꯑꯣꯀꯦ ꯍꯣꯏ ꯑꯗꯨ ꯍꯥꯟꯅ ꯁꯨꯝ ꯀꯩꯅꯣꯒꯤ ꯑꯩꯈꯣꯏꯒꯤ ꯍꯛꯆꯥꯡꯒꯤ ꯑꯅꯥꯕ ꯄ꯭ꯔꯦꯕꯦꯠ ꯏꯁꯨ ꯂꯩꯕꯒꯨꯝꯕ ꯑꯗꯨꯒꯨꯝꯕꯗꯤ ꯂꯩꯕ꯭ꯔꯥ ꯍꯣꯏꯗ ꯑꯗꯨꯕꯨꯗꯤ ꯑꯗꯨꯝ ꯁꯥꯟꯅꯈ꯭ꯔꯒ ꯐꯔꯛꯀꯅꯤꯑꯦ ꯆꯥꯕ ꯑꯗꯨꯕꯨꯗꯤ ꯆꯥꯕꯗꯣ ꯆꯥꯅꯤꯡꯕ ꯄꯣꯛꯇ꯭ꯔꯤꯕꯗꯨꯕꯨꯗꯤ ꯁꯥꯟꯅ ꯈꯣꯠꯅꯔꯒ ꯑꯗꯨꯝ ꯂꯥꯛꯀꯅꯤ ꯆꯥꯅꯤꯡꯕꯗꯨꯕꯨꯗꯤ

ꯁꯥꯟꯅꯕꯒꯤ ꯇꯥꯏꯝꯁꯦ ꯑꯩꯗꯤ ꯀꯩꯅꯣ ꯃꯇꯝ ꯈꯥꯏꯗꯣꯛꯑꯒ ꯄꯨꯡ ꯑꯍꯨꯝꯗꯒꯤꯅ ꯇꯔꯨꯛ ꯐꯥꯎ ꯑꯩ ꯇꯥꯛꯑꯦ ꯅꯨꯃꯤꯗꯥꯡꯒꯤ ꯑꯗꯨꯒ ꯅꯪ ꯑꯗꯨꯝ ꯅꯪ ꯀꯔꯝ ꯀꯥꯟꯗ ꯐ꯭ꯔꯤ ꯑꯣꯏꯒꯗꯒꯦ ꯅꯪꯒꯤ ꯃꯇꯝꯗꯨ ꯌꯦꯡꯉꯒ ꯑꯗꯨꯝ ꯂꯥꯛꯑꯁꯨ ꯌꯥꯅꯤꯑꯦ ꯑꯣꯀꯦ ꯌꯥꯅꯤ ꯌꯥꯅꯤ ꯑꯗꯨ ꯇꯥꯏꯝꯃꯤꯡꯗꯨ ꯑꯗꯨꯝ ꯌꯦꯡꯉꯒ ꯍꯥꯏꯐꯦꯠꯇꯪ ꯂꯥꯛꯄꯤꯔꯣꯅꯦ ꯖꯤꯝꯗ ꯑꯩꯈꯣꯏꯒꯤ ꯑꯦꯗ꯭ꯔꯦꯁ ꯈꯪꯕ ꯅꯠꯇ꯭ꯔꯣ ꯖꯤꯝꯒꯤ ꯑꯗꯨ ꯍꯥꯏꯐꯦꯠ ꯌꯧꯁꯤꯜꯂꯛꯑꯣꯅꯦ ꯑꯗꯨꯒ ꯑꯗꯨꯝ ꯇꯧꯔꯁꯤꯅꯦ ꯋꯥꯔꯤ ꯁꯥꯟꯅꯔꯁꯤꯅꯦ ꯗꯥꯏꯠ ꯄ꯭ꯂꯥꯟꯗꯨꯇ ꯁꯦꯝꯃꯒꯦ ꯑꯣꯀꯦ ꯑꯣꯀꯦ ꯑꯣꯀꯦ ꯊꯦꯡ ꯀ꯭ꯌꯨ ꯊꯦꯡ ꯀ꯭ꯌꯨ